ꯇꯨꯡꯒꯤ ꯄꯨꯟꯁꯤꯗ ꯑꯣꯖꯥ ꯑꯣꯏꯕꯁꯦ ꯌꯥꯝꯅ ꯄꯥꯝꯃꯤ ꯑꯩꯅ ꯑꯣꯖꯥ ꯑꯣꯏꯕꯁꯦ ꯄꯥꯝꯃꯤꯕꯁꯤꯒꯤ ꯃꯔꯝꯗꯤ ꯑꯩꯒꯤ ꯃꯈꯥ ꯑꯩꯒꯤ ꯃꯈꯥ ꯇꯥꯕꯗ ꯂꯩꯔꯛꯂꯤꯕ ꯑꯉꯥꯡꯁꯤꯡ ꯑꯩꯒꯤ ꯃꯈꯥ ꯇꯥꯕ ꯖꯨꯅꯤꯌꯥꯔꯁꯤꯡꯁꯦ ꯑꯩꯅ ꯂꯣꯏꯅꯅꯤꯡꯉꯤ ꯑꯗꯨꯒ ꯃꯈꯣꯏꯒꯤꯗꯃꯛꯇ ꯑꯐꯕ ꯂꯝꯕꯤ ꯆꯠꯄ ꯃꯇꯝꯗ ꯑꯩꯅ ꯒꯥꯏꯠ ꯇꯧꯅꯤꯡꯉꯤ ꯄꯨꯟꯁꯤꯒꯤ ꯑꯐꯕ ꯂꯝꯕꯤꯁꯤ ꯀꯔꯤꯅꯣ ꯍꯥꯏꯕꯗꯨ ꯃꯈꯣꯏꯗ ꯃꯁꯛ ꯈꯪꯍꯟꯅꯤꯡꯉꯤ